ꯗ꯭ꯔꯥꯏꯕꯔ ꯑꯩꯒꯤ ꯀꯩꯅꯣꯗ ꯀꯦꯁ ꯑꯣꯏꯕ ꯄꯩꯁꯥ ꯑꯝꯇ ꯌꯥꯎꯔꯛꯇ꯭ꯔꯦ ꯑꯗꯣ ꯇꯥꯗꯒꯤ ꯖꯤꯄꯦ ꯌꯥꯎꯔꯒꯗꯤ ꯇꯥꯗꯒꯤ ꯐꯣꯟꯗ ꯑꯩ ꯖꯤꯄꯦꯗ ꯄꯩꯁꯥ ꯑꯣꯏꯅ ꯀꯥꯞꯁꯤꯟꯖꯔꯛꯄ ꯌꯥꯒꯗ꯭ꯔꯥ